ꯀꯔꯝꯕ ꯄꯥꯝꯕꯤꯒꯦ ꯑꯣꯖꯥꯕꯨ ꯈꯣꯡꯉ꯭ꯔꯥꯎ ꯑꯁꯦꯡꯕ ꯈꯣꯡꯉ꯭ꯔꯥꯎ ꯑꯇꯦꯟꯕ ꯈꯣꯡꯉ꯭ꯔꯥꯎ ꯑꯁꯥꯡꯕ ꯀꯔꯝꯕ ꯃꯣꯖꯥꯐꯨꯔꯤꯠ ꯃꯅꯥꯏ ꯀꯔꯝꯕ ꯄꯥꯝꯕꯤꯒꯦ ꯑꯣꯖꯥꯒꯤꯕꯣ ꯑꯃ ꯍꯦꯛꯇ ꯍꯥꯏꯕꯤꯌꯨꯅꯦ ꯂꯩꯔꯤꯕ ꯃꯌꯥꯝꯁꯦ ꯑꯣꯖꯥꯍꯣꯏꯒꯤ ꯉꯥꯛꯇꯅꯤꯅꯦ ꯃꯃꯟꯁꯦ ꯈ꯭ꯔꯥ ꯁꯥꯡꯕꯅ ꯈ꯭ꯔꯥ ꯑꯉꯥꯡ ꯃꯆꯥ ꯆꯍꯤ ꯇꯔꯦꯠ ꯅꯤꯄꯥꯜꯒꯤ ꯂꯨꯄꯥ ꯆꯅꯤ ꯂꯩ ꯈꯔ ꯒꯩꯅ ꯂꯨꯄꯥ ꯆꯥꯃ ꯌꯥꯡꯈꯩ ꯂꯧꯏ ꯂꯨꯄꯥ ꯌꯥꯡꯈꯩ ꯐꯥꯎꯕ ꯂꯩ ꯀꯔꯝ ꯀꯔꯝꯕ ꯃꯃꯟ ꯄꯥꯝꯕꯤꯒꯦ ꯑꯃꯍꯦꯛꯇ ꯍꯥꯏꯔꯧ ꯍꯥꯏꯕꯤꯌꯨꯅꯦ ꯑꯣꯖꯥ ꯍꯣꯏ ꯍꯣꯏ ꯍꯣꯏ ꯍꯣꯏ ꯑꯩꯈꯣꯏ ꯗꯨꯀꯥꯟꯗ ꯑꯗꯨꯝ ꯂꯥꯛꯄꯤꯔꯣ ꯑꯗꯨꯒ ꯃꯃꯟꯗꯣ ꯍꯥꯏꯅꯔꯁꯦ ꯑꯄꯥꯝ ꯑꯄꯥꯝꯕ ꯈꯟꯕꯤꯔꯨ ꯂꯥꯛꯑꯣ ꯎꯝ ꯍꯣꯏ ꯍꯣꯏ ꯍꯣꯏ